ꯍꯛꯆꯥꯡ ꯐꯕ ꯍꯥꯏꯕꯁꯤ ꯑꯁꯨꯛꯀꯤ ꯃꯇꯤꯛ ꯃꯔꯨꯑꯣꯏꯕ ꯑꯃ ꯑꯣꯏꯔꯤ ꯃꯤꯑꯣꯏ ꯈꯨꯗꯤꯡꯃꯛꯇ ꯍꯛꯆꯥꯡ ꯐꯕ ꯍꯥꯏꯕꯁꯦ ꯂꯩꯇꯕ ꯌꯥꯗꯕ ꯑꯃ ꯑꯣꯏꯔꯤ ꯅꯍꯥꯛ ꯅꯍꯥꯛꯀꯤ ꯍꯛꯆꯥꯡ ꯐꯕ ꯍꯥꯏꯕꯁꯦ ꯐꯔꯁ ꯄ꯭ꯔꯥꯏꯌꯣꯔꯤꯇꯤ ꯑꯣꯏꯍꯟꯒꯗꯕꯅꯤ ꯈꯨꯟꯗ ꯍꯛꯆꯥꯡ ꯐꯅꯕ ꯁꯝꯅ ꯍꯥꯏꯔꯗꯤ ꯑꯁꯨꯛꯀꯤ ꯃꯇꯤꯛ ꯂꯩ ꯈꯨꯜꯗꯒꯤ ꯈ꯭ꯋꯥꯏꯗꯒꯤ ꯄꯣꯄꯨꯂꯔ ꯑꯣꯏꯔꯤꯕ ꯍꯛꯆꯥꯡ ꯐꯅꯕ ꯑꯃꯗꯤ ꯄꯥꯡꯒꯟꯅ ꯍꯧꯒꯠꯄ ꯆꯥꯒꯗꯕ ꯐꯖꯅ ꯆꯥꯕ ꯑꯃꯁꯨꯡ ꯇꯨꯝꯕ ꯐꯖꯅ ꯇꯨꯝꯕ ꯍꯛꯆꯥꯡꯗ ꯗꯔꯀꯥꯔ ꯑꯣꯏꯕ ꯅꯣꯡꯃꯒꯤ ꯆꯪꯒꯗꯕ ꯆꯥꯒꯗꯕ ꯐꯖꯅ ꯆꯥꯕꯤꯕ ꯑꯁꯨꯛꯀꯤ ꯃꯇꯤꯛ ꯑꯣꯏꯔꯤ ꯑꯍꯜꯅ ꯍꯥꯏꯔꯝꯃꯤ ꯅꯍꯥꯛꯀꯤ ꯇꯨꯝꯕ ꯑꯃꯁꯨꯡ ꯅꯍꯥꯛꯀꯤ ꯆꯥꯕꯅ ꯍꯛꯆꯥꯡꯒꯤ ꯂꯟꯅꯤ ꯍꯥꯏꯅ ꯌꯥꯝꯅ ꯃꯔꯨꯑꯣꯏꯕ ꯍꯛꯆꯥꯡꯗ ꯍꯦꯟꯅ ꯋꯦꯠ ꯄꯤꯒꯗꯕ ꯈꯨꯟꯗ ꯌꯥꯝꯅ ꯐꯥꯎꯕ ꯁꯝꯅ ꯍꯥꯏꯔꯕꯗ ꯃꯅꯥ ꯃꯁꯤꯡ ꯑꯁꯪꯕ ꯃꯅꯥ ꯃꯁꯤꯡ ꯑꯃꯁꯨꯡ ꯁꯥ ꯉꯥ ꯁꯥꯁꯤꯁꯨ ꯐꯖꯅ ꯐꯨꯠꯇꯣꯛꯑꯒ ꯐꯖꯅ ꯆꯥꯕ ꯑꯃꯁꯨꯡ ꯍꯩ ꯔꯥ ꯃꯇꯝ ꯃꯇꯝꯒꯤ ꯍꯩ ꯔꯥ ꯆꯥꯕ ꯑꯁꯤꯅꯆꯤꯡꯕ ꯑꯁꯨꯛꯀꯤ ꯐꯖꯅ ꯆꯥꯕꯤꯔꯗꯤ ꯍꯛꯆꯥꯡꯗ ꯍꯦꯟꯅ ꯑꯗꯨꯛꯀꯤ ꯃꯇꯤꯛ ꯋꯦꯠ ꯒꯦꯟ ꯇꯧꯕꯗꯤ ꯊꯨꯏ ꯑꯃꯁꯨꯡ ꯍꯛꯆꯥꯡ ꯐꯕ ꯍꯥꯏꯕꯁꯤ ꯆꯥꯕ ꯇꯨꯝꯕ ꯈꯛꯅꯁꯨ ꯄꯨꯗꯦ ꯀꯔꯤꯒꯨꯝꯕ ꯅꯁꯥꯅ ꯅꯁꯥꯕꯨ ꯍꯛꯆꯥꯡꯗꯨ ꯂꯦꯡꯕ ꯈꯣꯠꯄ ꯑꯃꯁꯨꯡ ꯂꯝꯖꯦꯟ ꯁꯥꯖꯦꯟ ꯇꯧꯗ꯭ꯔꯗꯤ ꯋꯦꯠ ꯒꯦꯟ ꯍꯥꯏꯕꯁꯤ ꯌꯥꯝꯅ ꯂꯨꯏ ꯑꯗꯨꯛꯀꯤ ꯃꯇꯤꯛ ꯑꯗꯨꯅ ꯏꯁꯥ ꯏꯁꯥꯅ ꯑꯗꯨꯛꯀꯤ ꯃꯇꯤꯛ ꯈꯨꯟꯗ ꯂꯩꯕ ꯑꯩꯈꯣꯏꯅ ꯔꯤꯃꯤꯗꯤꯁ ꯑꯃ ꯍꯥꯏꯔꯗꯤ ꯉꯟꯅ ꯍꯧꯒꯠꯄ ꯑꯃꯁꯨꯡ ꯆꯥꯕ ꯑꯃꯁꯨꯡ ꯊꯕꯛ ꯏꯪꯈꯥꯡ ꯐꯖꯅ ꯇꯧꯕ ꯑꯁꯤꯅ ꯑꯐꯕ ꯔꯤꯃꯤꯗꯤꯁ ꯑꯃ ꯑꯣꯏ ꯑꯃꯁꯨꯡ ꯋꯥꯈꯟ ꯑꯐꯕ ꯈꯟꯕ ꯋꯥꯈꯟ ꯀꯟꯇ꯭ꯔꯣꯜ ꯇꯧꯕ ꯉꯝꯕ ꯁꯤꯅ ꯑꯗꯨꯛꯀꯤ ꯃꯇꯤꯛ ꯔꯤꯃꯤꯗꯤ ꯑꯣꯏꯒꯅꯤ ꯃꯔꯝꯗꯤ ꯅꯍꯥꯛꯀꯤ ꯋꯥꯈꯜ ꯅꯍꯥꯛꯀꯤ ꯀꯣꯛꯇ ꯄꯨꯔꯤꯕ ꯋꯥꯈꯜꯅ ꯐꯖꯅ ꯈꯟꯕ ꯉꯝꯂꯛꯇꯕꯀꯥꯟꯗ ꯍꯛꯆꯥꯡꯗ ꯑꯁꯨꯛꯀꯤ ꯃꯇꯤꯛ ꯁꯣꯛꯄ ꯆꯥꯅꯤꯡꯗꯕ ꯄꯣꯛꯄ ꯌꯥꯎꯗꯕ ꯅꯠꯇꯦ ꯑꯗꯨꯅ ꯈ꯭ꯋꯥꯏꯗꯒꯤ ꯃꯔꯨ ꯑꯣꯏꯕ ꯔꯤꯃꯤꯗꯤꯁ ꯍꯥꯏꯔꯗꯤ ꯃꯇꯝ ꯆꯥꯅ ꯆꯥꯒꯗꯕ ꯆꯥꯕ ꯃꯃꯁꯨꯛ ꯃꯇꯝ ꯆꯥꯕ ꯇꯨꯝꯒꯗꯕ ꯇꯨꯝꯕ ꯑꯁꯤꯅ ꯈꯨꯟꯒꯤ ꯈ꯭ꯋꯥꯏꯗꯒꯤ ꯑꯐꯕ ꯔꯤꯃꯤꯗꯤ ꯑꯃ ꯑꯣꯏ